ꯑꯩꯈꯣꯏꯒꯤ ꯀꯔꯕꯥꯔ ꯑꯩꯈꯣꯏꯅ ꯇꯧꯔꯤꯁꯤꯒ ꯑꯄꯤꯛꯄ ꯑꯩꯈꯣꯏꯅ ꯇꯧꯖꯔꯤꯕ ꯀꯔꯕꯥꯔꯁꯤꯡꯁꯤꯒ ꯂꯥꯏꯅꯤꯡ ꯂꯥꯏꯁꯣꯟꯒ ꯃꯔꯤ ꯂꯩꯅꯕ ꯍꯥꯏꯔꯒꯗꯤ ꯑꯩꯈꯣꯏꯅ ꯇꯧꯕ ꯀꯔꯕꯥꯔꯗ ꯑꯩꯈꯣꯏꯅ ꯗꯨꯞ ꯁꯥꯔꯤꯕ ꯀꯦꯟꯗꯜ ꯁꯥꯔꯤꯕ ꯑꯗꯒꯤ ꯂꯥꯏꯒꯤ ꯃꯨꯔꯇꯤ ꯁꯥꯔꯤꯕ ꯑꯩꯈꯣꯏꯁꯤꯅꯤ ꯑꯩꯈꯣꯏꯅ ꯂꯥꯏꯒꯤ ꯃꯨꯔꯇꯤ ꯁꯥꯕꯒ ꯀꯔꯕꯥꯔꯒ ꯑꯗꯨꯝ ꯃꯔꯤ ꯂꯩꯅꯔꯦ ꯑꯈꯣꯏꯅ ꯂꯥꯏꯒꯤ ꯃꯔꯝꯗ ꯂꯥꯏ ꯁꯥꯔꯤꯕ ꯑꯗꯒꯤ ꯑꯩꯈꯣꯏꯅ ꯑꯩꯈꯣꯏꯒꯤꯅ ꯀꯔꯕꯥꯔꯅꯤ ꯂꯥꯏꯁꯨ ꯑꯃꯨꯛ ꯁꯥꯔꯒ ꯃꯌꯥꯝꯅꯁꯨ ꯑꯃꯨꯛ ꯅꯤꯡꯅꯗꯣꯏꯅꯤ ꯂꯥꯏꯁꯤ ꯊꯝꯃꯒ ꯑꯗꯨꯒ ꯑꯩꯈꯣꯏꯅ ꯂꯩ ꯄꯔꯦꯡ ꯁꯥꯕ ꯈꯣꯠꯄꯁꯨ ꯑꯗꯨꯝ ꯑꯩꯈꯣꯏꯒꯤ ꯀꯔꯕꯥꯔ ꯑꯣꯏ ꯇꯧꯔꯒ ꯂꯥꯏꯗꯁꯨ ꯑꯩꯈꯣꯏꯅ ꯅꯤꯖꯕꯗ ꯑꯗꯨꯝ ꯁꯤꯖꯤꯟꯅꯩꯑꯦ ꯃꯁꯤ ꯄꯣꯠꯁꯦ ꯑꯗꯨꯒ ꯑꯩꯈꯣꯏꯅ ꯂꯥꯏꯗ ꯃꯔꯨ ꯑꯣꯏꯅ ꯁꯤꯖꯤꯟꯅꯕ ꯍꯥꯏꯔꯒꯗꯤ ꯗꯨꯞ ꯁꯥꯔꯤꯕ ꯑꯩꯈꯣꯏꯒꯤ ꯀꯔꯕꯥꯔꯁꯦ ꯂꯥꯏꯅꯤꯡꯕ ꯃꯇꯝꯗ ꯑꯩꯈꯣꯏꯅ ꯁꯥꯟꯇꯤ ꯐꯪꯅꯕ ꯑꯗꯨꯝ ꯌꯥꯝꯅ ꯏꯪꯅ ꯆꯤꯛꯅ ꯃꯅꯝ ꯅꯨꯡꯁꯤꯕ ꯂꯥꯏꯗ ꯑꯩꯈꯣꯏꯅ ꯀꯠꯆꯔꯒ ꯑꯗꯨꯝ ꯏꯪꯅ ꯆꯤꯛꯅ ꯂꯥꯏꯗ ꯀꯠꯄꯁꯤꯅ ꯑꯩꯈꯣꯏꯅ ꯁꯥꯟꯇꯤ ꯐꯪꯉꯒ ꯂꯥꯏꯅ ꯍꯔꯥꯎꯅ ꯂꯧꯑꯦꯅ ꯈꯟꯖꯩ ꯑꯩꯈꯣꯏꯒꯤ ꯃꯤꯑꯣꯏꯕꯅ ꯑꯗꯨꯃꯥꯏ ꯇꯧꯔꯒ ꯑꯩꯈꯣꯏꯅ ꯁꯥꯕ ꯃꯨꯔꯇꯤꯁꯤꯁꯨ ꯑꯗꯨꯝ ꯊꯝꯃꯒ ꯑꯩꯈꯣꯏꯅ ꯂꯥꯠꯆꯔꯤ ꯑꯗꯨꯒ ꯁꯨꯃꯥꯏꯅ ꯇꯧꯕꯁꯦ ꯑꯩꯈꯣꯏꯁꯨ ꯀꯔꯕꯥꯔꯅꯤ ꯑꯗꯨꯒ ꯂꯥꯏꯅꯤꯡ ꯂꯥꯏꯁꯣꯟꯒꯁꯨ ꯃꯔꯤ ꯂꯩꯅꯁꯜꯂꯦ ꯍꯥꯏꯕ ꯌꯥꯔꯦ ꯀꯔꯕꯥꯔꯒ ꯂꯥꯏꯅꯤꯡꯒ ꯃꯔꯤ ꯂꯩꯅꯁꯟꯕ ꯍꯥꯏꯔꯒꯗꯤ ꯁꯤ ꯑꯣꯏꯔꯦ ꯑꯩꯈꯣꯏ ꯀꯔꯕꯥꯔꯁꯦ ꯑꯗꯨꯅ ꯃꯌꯥꯝꯅꯁꯨ ꯑꯗꯨꯝ ꯈꯪꯅꯔꯤꯕ ꯉꯥꯛꯇꯅꯤ ꯁꯨꯃꯥꯏꯅ ꯇꯧꯔꯒ ꯃꯔꯤ ꯂꯩꯅꯕ ꯍꯥꯏꯔꯒꯗꯤ ꯂꯥꯏ ꯇꯤꯟꯒ ꯃꯔꯤ ꯂꯩꯅꯕ ꯍꯥꯏꯔꯒꯗꯤ ꯗꯨꯞ ꯁꯥꯕ ꯀꯦꯟꯗꯜ ꯁꯥꯕ ꯑꯗꯩ ꯂꯥꯏꯒꯤ ꯃꯨꯔꯇꯤ ꯁꯥꯕ ꯑꯁꯤ ꯑꯣꯏꯔꯦ ꯑꯩꯈꯣꯏꯗꯁꯨ ꯄꯩꯁꯥ ꯐꯪꯉꯦ ꯂꯥꯏꯁꯨ ꯂꯥꯠꯂꯦ ꯑꯗꯨꯒ ꯃꯌꯥꯝꯗꯁꯨ ꯀꯥꯟꯅꯕ ꯄꯤꯔꯦ ꯃꯌꯥꯝꯅ ꯂꯣꯏꯅꯃꯛ ꯁꯤꯖꯤꯟꯅꯔꯦ ꯏꯃꯨꯡ ꯈꯨꯗꯤꯡꯒꯤ ꯅꯣꯡꯃꯒꯤ ꯊꯧꯗꯣꯛ ꯅꯣꯡ ꯅꯨꯃꯤꯠ ꯈꯨꯗꯤꯡꯒꯤ ꯁꯤꯖꯤꯟꯅꯕ ꯅꯨꯃꯤꯠ ꯈꯨꯗꯤꯡꯒꯤ ꯑꯣꯏꯕ ꯊꯧꯑꯣꯡꯗ ꯍꯥꯏꯔꯒꯗꯤ ꯑꯌꯨꯛ ꯅꯨꯡꯊꯤꯟ ꯁꯤꯖꯟꯅꯔꯤꯕ ꯑꯩꯈꯣꯏꯅ ꯗꯨꯞ ꯊꯥꯕꯗ ꯁꯤꯖꯟꯅꯔꯤꯕ ꯂꯩ ꯗꯨꯞ ꯁꯨꯃꯥꯏꯅ ꯇꯧꯔꯒ ꯁꯤ ꯑꯣꯏꯔꯦ ꯅꯨꯃꯤꯡꯗꯥꯡ ꯋꯥꯏꯔꯝꯒꯤ ꯑꯌꯨꯛꯀꯤ ꯃꯇꯝꯗ ꯁꯤꯖꯤꯟꯅꯕ ꯄꯣꯠ ꯆꯩ ꯁꯤꯅ ꯑꯣꯏꯔꯦ ꯑꯩꯈꯣꯏꯒꯤ ꯀꯔꯕꯥꯔꯒ ꯃꯔꯤ ꯂꯩꯅꯕ ꯂꯥꯏꯒꯤ ꯃꯔꯝꯗ ꯍꯥꯏꯔꯒꯗꯤ